ꯍꯂꯣ ꯁꯤꯕꯨ ꯍꯤꯌꯥꯏꯅꯨ ꯐꯔꯅꯤꯆꯔ ꯏꯟꯇꯔꯄ꯭ꯔꯥꯏꯁ ꯑꯣꯏꯕꯤꯔꯕ꯭ꯔꯣ ꯑꯣ ꯑꯣ ꯄꯣꯄꯥꯏꯇꯔ ꯑꯣꯏꯕꯤꯕꯔꯕꯣ ꯄꯥꯏꯕꯤꯔꯛꯏꯁꯤꯅ

ꯑꯥ ꯑꯣ

ꯀꯔꯝꯕꯅ ꯀꯨꯏꯅ ꯁꯥꯡꯅ ꯆꯠꯄꯁꯦ ꯀꯔꯝꯕꯅ ꯆꯠꯀꯗꯒꯦ ꯎꯅ ꯆꯠꯂꯅꯦꯕ ꯑꯗꯨ ꯎꯗꯗꯤ ꯑꯗꯨꯝ ꯑꯦꯅꯤ ꯎ ꯑꯣꯏꯕ꯭ꯔꯥ ꯎꯗꯁꯨ ꯃꯈꯜ ꯃꯈꯜ ꯂꯩꯕ꯭ꯔꯥ ꯀꯃꯥꯏꯅ ꯇꯧꯒꯦ ꯑꯣ ꯑꯣ ꯑꯣ ꯑꯣ ꯑꯣ

ꯑꯧ ꯎꯝ ꯑꯣ ꯎꯝ ꯑꯣ ꯎꯝ ꯎꯝ ꯎꯝ ꯑꯣ ꯇꯧꯕ ꯍꯧꯗ꯭ꯔꯤꯕ ꯎꯗ꯭ꯔꯤꯕ ꯑꯗꯨ ꯑꯣꯏ ꯇꯥꯔꯒꯗꯤ ꯍꯧꯖꯤꯛꯀꯤ ꯑꯗꯨꯝ ꯃꯩꯗꯤ ꯃꯅꯨꯡꯗ ꯃꯩ ꯊꯥꯟꯕꯗꯤ ꯌꯥꯒꯗ꯭ꯔꯕ ꯑꯩꯈꯣꯏꯅ ꯆꯥꯎꯅ ꯎꯝ ꯑꯗꯨ ꯍꯧꯖꯤꯛꯀꯤ ꯕꯦꯇ꯭ꯔꯤ ꯍꯥꯞꯄꯗꯨꯗꯤ ꯋꯦꯌꯔꯂꯦꯁ ꯑꯣꯏꯔꯛꯀꯗꯣꯏꯅꯤ ꯋꯦꯌꯔ ꯀꯔꯤ ꯀꯔꯥ ꯑꯃꯠꯇ ꯑꯣ ꯑꯗꯨ ꯑꯣꯏꯇꯥꯔꯒꯗꯤ ꯕꯦꯇ꯭ꯔꯤꯁꯤꯅ ꯍꯌꯦꯡ ꯂꯣꯏꯈ꯭ꯔꯀꯥꯟꯗ ꯑꯃꯨꯛ ꯋꯦꯌꯔꯁꯦ ꯁꯤꯟꯗꯣꯏꯅꯦꯕ ꯅꯠꯇ꯭ꯔꯥ ꯉꯥꯜꯍꯟꯒꯦ ꯍꯥꯏꯇꯥꯔꯒꯗꯤ ꯑꯃꯨꯛ ꯁꯤꯜꯂꯛꯀꯗꯣꯏꯅꯦꯕ ꯑꯗꯨ ꯃꯣꯏꯁꯦ ꯕꯜꯞꯁꯦ ꯀ꯭ꯌꯥꯝ ꯀꯨꯏꯅꯒ ꯆꯠꯁꯥꯠꯅꯣ ꯃꯣꯏ ꯌꯥꯎꯕ ꯕꯜꯞꯁꯤꯕꯣ ꯑꯥ ꯑꯣ ꯑꯥ ꯎꯝ

ꯑꯗꯩꯗ ꯑꯩꯅ ꯁꯣꯝꯒꯤ ꯍꯤꯌꯥꯏꯅꯨ ꯏꯟꯇꯔꯄ꯭ꯔꯥꯏꯁ ꯐꯔꯅꯤꯆꯔ ꯏꯟꯇꯔꯄ꯭ꯔꯥꯏꯁ ꯁꯤꯗꯤ ꯈꯤꯇꯪ ꯍꯦꯟꯅ ꯍꯩꯊꯣꯏ ꯁꯤꯡꯊꯣꯏꯕ ꯋꯥꯀꯔ ꯌꯥꯎꯋꯤ ꯄꯣꯄꯥꯏꯇꯔꯗꯨꯁꯨ ꯌꯥꯝꯅ ꯍꯩꯊꯣꯏ ꯁꯤꯡꯊꯣꯏ ꯃꯕꯨꯛꯁꯨ ꯐꯩ ꯀꯥꯏꯅ ꯍꯥꯏ ꯇꯥꯅꯕꯗꯁꯨ ꯌꯥꯝ ꯊꯣꯛꯏꯅ ꯑꯗꯩꯗ ꯑꯅꯧꯕ ꯑꯣꯏꯕꯁꯦ ꯑꯩꯈꯣꯏꯒꯤ ꯂꯧꯁꯤꯡꯁꯨ ꯈꯔ ꯂꯩꯕ ꯈꯣꯠꯄ ꯌꯥꯝꯅ ꯑꯗꯨꯃꯥꯏꯅ ꯑꯣꯏ ꯍꯥꯏꯕꯗꯨꯗ ꯇꯥꯅꯔꯀꯥꯟꯗ ꯑꯩꯅ ꯄꯥꯝꯃꯤꯕ ꯄꯣꯠꯁꯦ ꯊꯣꯛꯀꯗ꯭ꯔꯥ ꯍꯥꯏꯅ ꯆꯞ ꯆꯥꯅ ꯑꯩꯉꯣꯟꯗ ꯊꯥꯖꯕ ꯍꯥꯏ ꯇꯥꯔꯦꯀꯣ ꯑꯗꯨꯗꯨꯒꯤ ꯑꯗꯨ ꯑꯣ ꯑꯗꯣ ꯑꯩꯒꯤꯗꯤ ꯕꯖꯦꯠꯀꯤꯗꯤ ꯑꯋꯥꯠꯄ ꯂꯩꯇꯦꯕꯀꯣ ꯑꯩ ꯂꯨꯄꯥ ꯂꯥꯈ ꯃꯉꯥ ꯆꯪꯉꯁꯨ ꯇꯔꯨꯛ ꯆꯪꯉꯁꯨ ꯑꯩꯒꯤ ꯃꯑꯣꯡ ꯇꯥꯅ ꯁꯦꯝꯕ ꯄꯥꯝꯃꯦꯕꯀꯣ ꯑꯗꯨꯒ ꯀꯨꯏꯅ ꯁꯥꯡꯅ ꯆꯪꯕꯗꯣ ꯄꯥꯝꯃꯦ ꯀꯨꯏꯅ ꯁꯥꯡꯅ ꯆꯠꯅꯕ ꯑꯗꯒꯤꯗꯤ ꯃꯌꯥꯝꯗꯁꯨ ꯃꯅꯤꯄꯨꯔꯁꯤꯗꯁꯨ ꯏꯇꯧ ꯇꯧꯅꯗ꯭ꯔꯤꯕ ꯑꯗꯣ ꯑꯩꯅ ꯏꯍꯥꯟ ꯍꯥꯟꯅ ꯍꯧꯖꯤꯛꯀꯤ ꯆꯠꯅꯕꯤꯁꯦ ꯇꯧꯅꯤꯡꯕꯗꯣ ꯌꯥꯎꯖꯅꯤꯡꯕꯗꯣ ꯑꯗꯨ ꯑꯣꯏꯕ ꯍꯥꯏ ꯇꯥꯔꯦ ꯑꯩꯁꯦ ꯑꯗꯨꯅ ꯁꯣꯝꯅ ꯑꯧ ꯍꯣꯏ ꯌꯦꯡꯉꯁꯦ ꯑꯗꯨꯒ ꯉꯝꯃꯣꯏ ꯍꯥꯏꯕ ꯂꯩꯔꯒꯁꯨꯀꯣ ꯑꯆꯧꯕꯗ ꯄꯣꯠ ꯑꯆꯧꯕꯗ ꯌꯦꯡꯕꯗ ꯃꯁꯤ ꯈꯤꯇꯪ ꯐꯔꯛ ꯇꯥꯏ ꯍꯥꯏꯔꯒꯁꯨ ꯑꯩꯈꯣꯏꯒꯤ ꯏꯆꯝ ꯆꯝꯅ ꯑꯩꯈꯣꯏꯒꯤ ꯁꯥꯏꯠꯀꯤ ꯇꯦꯕꯜ ꯑꯣꯏꯅ ꯆꯥꯎꯅ ꯋꯦꯜꯀꯝ ꯇꯦꯕꯜ ꯑꯣꯏꯅꯒ ꯊꯝꯕ ꯌꯥꯕ ꯁꯨ ꯔꯦꯛꯀꯤ ꯇꯥꯏꯞꯇ ꯇꯧꯕꯒꯨꯝꯕ ꯑꯃꯗ ꯇ꯭ꯔꯥꯏ ꯍꯥꯟꯅ ꯇꯧꯔꯒꯅꯦ ꯇ꯭ꯔꯥꯌꯜ ꯑꯃ ꯍꯥꯟꯅ ꯆꯠꯊꯔꯀꯥꯟꯗ ꯑꯗꯨ ꯇꯧꯕꯗꯤ ꯀꯔꯤ ꯀꯥꯏ ꯍꯣꯏ ꯍꯣꯏ ꯍꯣꯏ ꯍꯣꯏ ꯑꯗꯨꯗꯤ ꯑꯊꯨꯕꯗ ꯑꯩ ꯀꯣꯏꯊꯣꯛꯆꯔꯛꯑꯒꯦ ꯊꯝꯖꯔꯒꯦ